ꯑꯩꯈꯣꯏꯒꯤ ꯖꯤꯜꯂꯥꯗ ꯂꯥꯏ ꯈꯨꯔꯨꯝꯐꯝ ꯍꯥꯏꯔꯒꯗꯤ ꯑꯩꯈꯣꯏꯒꯤꯗꯤ ꯏꯕꯨꯙꯧ ꯈꯝꯅꯥꯡꯕꯅꯦꯕ ꯑꯩꯈꯣꯏꯒꯤ ꯂꯝꯁꯤꯕꯨ ꯀꯣꯟꯕꯤꯔꯤꯕꯗꯤ ꯏꯕꯨꯙꯧꯅꯤ ꯃꯌꯥꯝꯅ ꯃꯇꯝ ꯃꯇꯝꯒꯤ ꯃꯇꯨꯡ ꯏꯟꯅ ꯑꯗꯨꯝ ꯂꯥꯏ ꯈꯨꯔꯨꯝꯅꯩ ꯂꯥꯏ ꯍꯥꯔꯥꯎꯏ ꯃꯁꯤꯗ ꯄ꯭ꯔꯖꯥ ꯃꯌꯥꯝ ꯌꯥꯎꯗꯨꯅ ꯑꯗꯨꯝ ꯂꯥꯏ ꯍꯥꯔꯥꯎꯕ ꯌꯥꯎꯏ